ꯑꯩꯅ ꯈ꯭ꯋꯥꯏꯗꯒꯤ ꯄꯥꯝꯖꯅ ꯏꯈꯤꯕꯗꯤ ꯋꯥꯔꯦꯡ ꯁꯩꯔꯦꯡ ꯑꯃꯗꯤ ꯂꯥꯏꯔꯤꯛꯁꯤꯡ ꯅꯠꯇꯦ ꯑꯩꯒꯤ ꯄꯨꯟꯁꯤ ꯈꯣꯡꯆꯠ ꯑꯁꯤꯅꯤ ꯑꯃꯁꯨꯡ ꯑꯩꯒꯤ ꯃꯦꯃꯣꯔꯤ ꯑꯣꯏꯅꯕꯒꯤꯗꯃꯛꯇ ꯑꯩꯅ ꯏꯈꯤꯕꯅꯤ ꯑꯩꯅ ꯏꯈꯤꯕ ꯂꯦꯡꯒ꯭ꯋꯦꯖ ꯑꯗꯨꯗꯤ ꯃꯅꯤꯄꯨꯔꯤꯗ ꯑꯗꯨꯝ ꯏꯖꯕꯅꯤ